ꯍꯂꯣ ꯑ ꯇꯥꯕ꯭ꯔꯣ ꯑꯩ ꯃꯣꯕꯥꯏꯜꯖꯦ ꯌꯣꯟꯕ ꯑꯣ ꯌꯥꯅꯤ ꯑꯩꯒꯤꯁꯦ ꯑꯦꯝ ꯃꯥꯏ ꯑꯣꯐꯔ ꯑꯣꯐꯔꯁꯨ ꯄꯤꯖꯔꯤ ꯑꯗꯨꯝ ꯌꯥꯒꯅꯤ ꯑꯗꯨꯝ ꯂꯧꯕ ꯂꯥꯛꯄꯤꯔꯣ ꯑꯦꯝ ꯃꯥꯏꯗ ꯂꯤꯁꯤꯡ ꯇ꯭ꯔꯥꯇꯨꯛ ꯄꯤꯕꯁꯨ ꯂꯩ ꯇ꯭ꯔꯥꯟꯊꯣꯏ ꯄꯤꯕꯁꯨ ꯂꯩ ꯑꯗꯣ ꯂꯤꯁꯤꯡ ꯇ꯭ꯔꯥꯇꯨꯛ ꯄꯤꯕꯗꯣ ꯂꯤꯁꯤꯡ ꯇ꯭ꯔꯥꯃꯔꯤꯗ ꯑꯗꯨꯝ ꯄꯤꯕ ꯌꯥꯒꯅꯤ

ꯍꯣꯏ ꯍꯣꯏ ꯄꯣꯠꯁꯨ ꯑꯐꯕ ꯗꯤꯁꯀꯥꯎꯟꯁꯨ ꯈꯔ ꯑꯗꯨꯝ ꯐꯅ ꯑꯗꯨꯝ ꯄꯤꯕꯤꯔꯒꯦ ꯑꯣ ꯋꯥꯟ ꯁꯤꯛꯁꯇꯤ ꯖꯤꯕꯤ ꯁꯨ ꯂꯩ ꯑꯗꯣ ꯃꯥꯏ ꯀꯦꯄꯥꯁꯤꯇꯤꯗꯣ ꯐꯣꯔ ꯍꯟꯗ꯭ꯔꯦꯠ ꯊ꯭ꯔꯤ ꯊꯥꯎꯖꯟꯁꯨ ꯂꯩ ꯋꯥꯟ ꯊꯥꯎꯖꯟ ꯐꯥꯏꯞ ꯍꯟꯗ꯭ꯔꯦꯠꯁꯨ ꯂꯩ ꯃꯥꯒꯤ ꯀꯦꯄꯥꯁꯤꯇꯤ ꯑꯗꯣ ꯑꯗꯨꯝ ꯐꯪꯒꯅꯤ ꯑꯐꯕ ꯄꯣꯠ ꯋꯦꯜ ꯀ꯭ꯋꯥꯂꯤꯇꯤ ꯑꯣꯏꯕ ꯄꯣꯠ ꯑꯝꯈꯣꯏ ꯑꯣꯐꯔꯁꯨ ꯄꯤꯖꯔꯤ ꯑꯣꯐꯔꯁꯤ ꯇꯦꯟ ꯇꯨ ꯇ꯭ꯋꯦꯟꯇꯤ ꯄꯔꯁꯦꯟ ꯗꯤꯁꯀꯥꯎꯟ ꯄꯤꯖꯔꯤ ꯌꯥꯒꯅꯤ ꯌꯥꯒꯅꯤ ꯌꯥꯅꯤ ꯆꯥꯔꯖꯔꯔꯣ ꯆꯥꯔꯖꯔ ꯋꯥꯠꯁꯤ ꯇꯥꯕ꯭ꯔꯣ ꯍꯂꯣ ꯑꯣ ꯆꯥꯔꯖꯔ ꯋꯥꯠꯁꯦ ꯇ꯭ꯋꯦꯟꯇꯤ ꯋꯥꯟ ꯄꯔꯁꯦꯟ ꯂꯥꯛꯑꯒꯅꯦ ꯇꯥꯕ꯭ꯔꯣ ꯐꯣꯟꯁꯦ ꯑꯗꯨꯝ ꯂꯩ ꯑꯦꯝ ꯃꯥꯏ ꯂꯩ ꯑꯗꯒꯤ ꯑꯦꯄꯜ ꯂꯩ ꯑꯗꯣ ꯁꯣꯝꯅ ꯁꯣꯝ ꯑꯩꯒꯤ ꯗꯨꯀꯥꯟꯗꯅꯦ ꯂꯥꯛꯄꯤ ꯑꯥ ꯂꯥꯛꯄꯤꯔꯒ ꯑꯗꯨꯝ ꯗꯤꯁꯀꯁꯟ ꯑꯗꯨꯝ ꯇꯧꯕ ꯌꯥꯒꯅꯤꯌꯦ ꯂꯥꯛꯑꯒ ꯑꯗꯨꯝ ꯈꯟꯅꯔꯁꯦ ꯃꯆꯨꯔꯣ ꯃꯆꯨꯁꯤ ꯁꯣꯝ ꯑꯗꯨꯝ ꯄꯥꯝꯕ ꯕ꯭ꯂꯦꯛꯁꯨ ꯂꯩ ꯔꯦꯗ ꯀꯂꯔ ꯑꯗꯨꯗꯤ ꯁ꯭ꯀꯤꯅꯤꯡ ꯆꯠꯄ ꯑꯗꯨꯝ ꯌꯥꯎꯋꯦ ꯑꯗꯨꯝ ꯀꯂꯔꯕꯨꯗꯤ ꯑꯗꯨꯝ ꯐꯪꯒꯅꯤ ꯁꯣꯝꯒꯤ ꯑꯄꯥꯝꯕꯗꯣ ꯑꯣ ꯂꯥꯛꯑꯒ ꯑꯗꯨꯝ ꯈꯪꯖꯔꯅꯤ ꯑꯃꯨꯛꯇꯪ ꯂꯥꯛꯄꯤꯔꯣ ꯑꯗꯨꯗꯤ ꯑꯣ ꯐꯔꯦ ꯐꯔꯦ ꯑꯣ ꯑꯩꯒꯤ ꯗꯨꯀꯥꯟꯁꯦ ꯀꯩꯗꯅꯦ ꯃꯌꯥꯡ ꯏꯝꯐꯥꯜꯗ ꯑꯗꯨꯝ ꯃꯌꯥꯡ ꯏꯝꯐꯥꯜ ꯕꯖꯥꯔ ꯃꯦꯟ ꯔꯣꯗ ꯃꯅꯥꯛꯇ ꯑꯗꯨꯝ ꯂꯩꯌꯦ ꯂꯩꯕꯨꯗꯤ ꯍꯣꯍꯣꯏ ꯐꯔꯦ ꯐꯔꯦ ꯂꯥꯛꯑꯣ ꯂꯥꯛꯑꯣ